ꯍꯜꯂꯣ ꯃꯣꯔꯦꯗꯔꯣꯕ ꯀꯣꯏꯅꯤꯡꯏꯁꯦ ꯍꯧꯖꯤꯛꯇꯤ ꯏꯔꯥꯡꯁꯨ ꯀꯟꯕꯅꯤꯅ ꯃꯣꯔꯦꯒꯤ ꯂꯝꯕꯤꯁꯤ ꯒꯥꯔꯤꯁꯤ ꯄꯪꯆꯦꯟ ꯆꯦꯟꯅꯗꯦ ꯒꯣꯚ꯭ꯔꯟꯃꯦꯟꯒꯤꯁꯨ ꯆꯦꯟꯗꯦ ꯂꯅꯥꯏꯒꯤꯁꯨ ꯇꯝꯅꯕꯗ ꯆꯦꯜꯂꯦꯕꯀꯣ ꯑꯗꯨꯅ ꯑꯩꯈꯣꯏꯅ ꯍꯥꯟꯅ ꯈꯪꯅ ꯆꯥꯟꯅꯕ ꯅꯊꯟꯗ ꯑꯣꯏꯕꯅꯤꯅ ꯈꯪꯅ ꯆꯥꯟꯅꯕ ꯃꯤ ꯍꯥꯏꯔꯒ ꯒꯥꯔꯤꯁꯤ ꯒꯥꯔꯤꯕꯨꯗꯤ ꯚꯔꯥꯁꯦ ꯃꯣꯏ ꯇꯦꯛꯁꯤ ꯑꯣꯏꯅ ꯂꯤꯁꯤꯡ ꯑꯅꯤ ꯆꯃꯉꯥ ꯑꯅꯤ ꯑꯗꯨꯃꯥꯏꯅ ꯆꯦꯟꯕꯅꯤ ꯑꯗꯨꯒ ꯑꯩꯈꯣꯏꯅ ꯒꯥꯔꯤ ꯅꯨꯡꯉꯥꯏꯕ ꯍꯥꯏꯔꯒ ꯊꯥꯔꯒꯨꯝꯕ ꯕꯣꯂꯦꯔꯣꯒꯨꯝꯕ ꯍꯥꯏꯔꯒꯕꯨꯗꯤ ꯂꯤꯁꯤꯡ ꯃꯉꯥ ꯇꯔꯨꯛ ꯑꯗꯨꯃꯥꯏꯅ ꯑꯗꯨꯝ ꯆꯠꯄꯅꯦꯕ ꯑꯗꯣ ꯈꯪꯅ ꯆꯥꯟꯅꯕꯗ ꯅꯊꯟꯗ ꯑꯣꯏꯕꯅꯤꯅ ꯑꯗꯨꯃꯥꯏꯅ ꯆꯠꯄ ꯇꯕ ꯍꯣ ꯍꯣ ꯑꯩ ꯅꯪꯂꯥꯛꯂꯝꯗꯥꯏꯗ ꯍꯥꯏꯔꯛꯑꯣ ꯑꯩ ꯑꯗꯨꯝ ꯋꯥꯔꯤ ꯁꯥꯔꯝꯒꯦ ꯑꯗꯨꯒ ꯕꯨꯛ ꯇꯧꯅꯕ ꯎꯝ ꯍꯣꯏ ꯍꯣꯏ ꯍꯣꯏ ꯍꯌꯦꯡ ꯎꯝ